ꯑꯩꯈꯣꯏ ꯏꯟꯗꯤꯌꯥꯒꯤ ꯑꯣꯏꯅ ꯈ꯭ꯋꯥꯏꯗꯒꯤ ꯃꯃꯤꯡ ꯄꯣꯄꯨꯂꯔ ꯑꯣꯏꯕ ꯃꯃꯤꯡ ꯆꯠꯄ ꯍꯥꯏꯕ ꯇꯥꯔꯦ ꯃꯃꯤꯡ ꯆꯠꯄ ꯑꯁꯦ ꯀ꯭ꯔꯤꯀꯦꯠꯀꯨꯝꯕ ꯑꯗꯒꯤ ꯐꯨꯠꯕꯣꯜꯒꯨꯝꯕ ꯑꯩꯈꯣꯏ ꯍꯣꯛꯀꯤꯒꯨꯝꯕ ꯑꯁꯤꯅ ꯑꯅꯝꯕꯗ ꯑꯗꯨꯝ ꯃꯃꯤꯡ ꯆꯠꯂꯦ ꯏꯟꯗꯤꯌꯥꯒꯤ ꯑꯣꯏꯅ ꯑꯗꯣ ꯑꯩꯈꯣꯏꯒꯤ ꯀꯔꯤꯁꯤꯅ ꯀ꯭ꯔꯤꯀꯦꯠꯁꯤꯅ ꯑꯅꯝꯕꯅ ꯑꯩꯈꯣꯏꯒꯤ ꯀꯩ ꯍꯥꯏꯇꯥꯔꯦ ꯃꯌꯥꯡ ꯃꯆꯥ ꯑꯩꯈꯣꯏꯒꯤ ꯃꯌꯥꯡ ꯃꯆꯥꯁꯤꯡꯁꯤꯅ ꯌꯥꯝ ꯄꯥꯝꯖꯩꯌꯦ ꯀ꯭ꯔꯤꯀꯦꯇꯁꯦ ꯑꯩꯈꯣꯏ ꯃꯅꯤꯄꯨꯔ ꯃꯆꯥꯁꯤꯡꯒꯤꯅ ꯐꯨꯠꯕꯣꯜꯁꯤꯅ ꯌꯥꯝ ꯄꯥꯝꯖꯩꯌꯦ ꯐꯨꯠꯕꯣꯜꯅ ꯑꯩꯈꯣꯏꯗꯤ ꯌꯥꯝ ꯄꯥꯝꯕ ꯑꯣꯏꯌꯦ ꯑꯗꯣ ꯑꯩꯈꯣꯏ ꯏꯁꯥꯃꯛꯁꯨ ꯐꯨꯠꯕꯣꯜ ꯑꯣꯏꯅ ꯄꯥꯝꯃꯦ ꯑꯗꯨꯒ ꯍꯣꯛꯀꯤꯁꯤꯗꯤ ꯁꯥꯟꯅꯕꯁꯨ ꯑꯅꯝꯕꯅ ꯑꯩꯈꯣꯏ ꯌꯦꯡꯗ꯭ꯔꯦ ꯃꯃꯤꯡ ꯆꯠꯂꯒꯁꯨ ꯑꯩ ꯌꯦꯡꯗꯦ ꯑꯗꯨꯒ ꯄꯥꯝꯗꯤ ꯄꯥꯝꯃꯦ ꯑꯗꯣ ꯁꯥꯟꯅꯕꯁꯨ ꯍꯩꯇꯕꯅꯤꯅ ꯑꯩꯈꯣꯏ ꯍꯣꯀꯤꯁꯤꯗꯤ ꯊꯣꯏꯅ ꯏꯟꯇ꯭ꯔꯦꯁ ꯌꯥꯎꯁꯤꯟꯗ꯭ꯔꯦꯗ ꯃꯃꯤꯡ ꯆꯠꯄ ꯑꯩꯈꯣꯏꯒꯤ ꯁꯥꯟꯅꯕꯁꯤꯗ ꯃꯃꯤꯡ ꯆꯠꯂꯒ ꯐꯥꯎꯔꯤꯕ ꯃꯤꯁꯤꯡꯁꯤꯒꯤ ꯃꯔꯛꯇ ꯑꯩꯈꯣꯏꯅ ꯈ꯭ꯋꯥꯏꯗꯒꯤ ꯄꯥꯝꯖꯕ ꯃꯤꯁꯤꯡ ꯍꯥꯏꯔꯒꯗꯤ ꯃꯈꯣꯏꯅ ꯁꯥꯟꯅꯕꯗ ꯌꯥꯝꯅ ꯀꯩꯗꯧꯕ ꯄꯥꯝꯕ ꯈꯣꯠꯄ ꯍꯥꯏꯔꯒꯗꯤ ꯑꯩꯈꯣꯏꯒꯤ ꯀ꯭ꯔꯤꯀꯦꯠꯇꯪ ꯍꯥꯏꯔꯒꯁꯨ ꯕꯤꯔꯥꯠ ꯀꯣꯂꯤ ꯍꯣꯏꯒꯨꯝꯕ ꯑꯗꯒꯤ ꯗꯣꯅꯤ ꯍꯣꯏꯒꯨꯝꯕ ꯑꯗꯒꯤ ꯃꯨꯍꯝꯃꯠ ꯁꯥꯃꯤꯔ ꯍꯣꯏꯒꯨꯝꯕ ꯃꯣꯏꯒꯤ ꯈꯨꯁꯥꯟꯅꯁꯦ ꯑꯗꯨꯝ ꯑꯩꯈꯣꯏ ꯌꯦꯡꯕ ꯅꯨꯡꯉꯥꯏ ꯑꯗꯨꯝ ꯄꯥꯝꯖꯩ ꯃꯣꯏꯒꯤ ꯈꯨꯁꯥꯟꯅꯁꯤꯗ ꯑꯗꯣ ꯃꯣꯏꯅ ꯃꯃꯤꯡ ꯆꯠꯂꯤꯕ ꯌꯥꯃ ꯐꯥꯎꯔꯤꯁꯦ ꯃꯣꯏꯒꯤ ꯈꯨꯠꯁꯥꯟꯅꯁꯤꯅꯁꯨ ꯑꯣꯏꯔꯦ ꯑꯗꯨꯒ ꯃꯣꯏꯅ ꯁꯥꯟꯅꯔꯤꯁꯦ ꯌꯥꯝꯅ ꯐꯖꯕ ꯃꯑꯣꯡꯗ ꯁꯥꯟꯅꯕꯅꯤꯅ ꯄꯥꯝꯅꯕꯅꯤ ꯑꯗꯣ ꯑꯩꯈꯣꯏ ꯐꯨꯠꯕꯣꯜꯗ ꯍꯥꯏꯔꯒꯅ ꯐꯨꯠꯕꯣꯜꯒꯤ ꯑꯣꯏꯅꯗꯤ ꯑꯩꯈꯣꯏꯒꯤ ꯁꯨꯅꯤꯟ ꯆꯦꯇ꯭ꯔꯤ ꯍꯣꯏꯒꯨꯃꯕ ꯑꯗꯒꯤ ꯖꯁꯤꯔ ꯍꯣꯏꯒꯨꯝꯕ ꯑꯗꯒꯤ ꯃꯃꯤꯡ ꯌꯥꯝ ꯈꯪꯕꯗꯤ ꯑꯣꯏꯗ꯭ꯔꯦ ꯑꯗꯣ ꯃꯣꯏꯖꯤꯡꯁꯦ ꯌꯥꯝ ꯄꯥꯝꯃꯦ ꯑꯗꯣ ꯃꯣꯏꯅ ꯁꯥꯟꯅꯔꯤꯕ ꯈꯨꯠꯁꯥꯟꯅ ꯑꯗꯨꯝ ꯌꯥꯏ ꯑꯗꯨꯝ ꯌꯦꯡꯕ ꯅꯨꯡꯉꯥꯏ ꯑꯩꯈꯣꯏꯗꯁꯨ ꯑꯗꯨꯒ ꯃꯣꯏꯅ ꯐꯥꯎꯔꯤꯕ ꯃꯣꯏꯅ ꯍꯣꯠꯅꯕ ꯀꯟꯕꯒꯤ ꯐꯥꯎꯖꯕꯅꯤ